ꯎꯝ ꯍꯜꯂꯣ ꯑꯣ ꯀꯩꯅꯣ ꯁꯤꯖꯦ ꯀꯩꯅꯣꯒꯤ ꯒ꯭ꯌꯥꯁ ꯎꯄꯨ ꯆꯟꯕꯒꯤꯗꯣ ꯑꯣꯏꯕꯤꯔꯕꯣ ꯑꯣ ꯑꯩꯖꯦ ꯎꯄꯨ ꯑꯝꯇ ꯒ꯭ꯌꯥꯁ ꯎꯄꯨ ꯑꯝꯇ ꯌꯦꯡꯒꯦ ꯍꯥꯏꯅꯀꯣ ꯑꯣ ꯑꯗꯣ ꯀꯔꯤ ꯀꯔꯤ ꯁꯥꯏꯖ ꯀꯌꯥꯗ ꯀꯃꯥꯏ ꯇꯧꯒꯦ ꯑꯗꯩ ꯃꯃꯥꯏꯗ ꯆꯠꯄ꯭ꯔꯥ ꯅꯠꯇ꯭ꯔꯒꯅ ꯀꯔꯤ ꯀꯃꯥꯏꯅ ꯆꯠꯀꯦ

ꯑꯣ ꯑꯩꯅꯅꯦ ꯒ꯭ꯌꯥꯁ ꯑꯩꯈꯣꯏꯒꯤ ꯒ꯭ꯌꯥꯁ ꯌꯥꯝ ꯆꯥꯎꯕꯁꯨ ꯅꯠꯇꯕ ꯑꯗꯨꯕꯨ ꯑꯩꯅ ꯃꯊꯥꯡꯗꯣ ꯈꯤꯇꯪ ꯍꯥꯞꯅꯤꯡꯕꯀꯣ ꯁꯤꯂꯤꯟꯗꯔꯔꯣꯝ ꯅꯠꯇꯕ ꯑꯃ ꯄꯣꯠ ꯆꯩ ꯍꯥꯞꯐꯝꯒꯤꯗꯣ ꯑꯗꯩꯗ ꯑꯩꯅ ꯃꯊꯥꯡꯗꯣ ꯈꯤꯇꯩ ꯍꯥꯞꯅꯤꯡꯕ ꯑꯗꯩꯗ ꯀꯔꯤ ꯀꯔꯤ ꯀꯌꯥ ꯀꯃꯥꯏ ꯇꯧꯒꯦ ꯂꯩꯒꯦ ꯑꯗꯨꯒ ꯑꯩꯈꯣꯏ ꯊꯣꯡ ꯅꯨꯡꯒꯗꯤ ꯑꯗꯨꯝ ꯍꯥꯏꯗꯤ ꯀꯩꯅꯣꯅ ꯑꯣꯏꯕ ꯌꯥꯕꯤ ꯑꯣꯏꯕ꯭ꯔꯥ ꯎꯅ ꯂꯣꯏꯅ ꯄꯥꯟꯗꯣꯏꯔꯥ ꯅꯠꯇ꯭ꯔꯒꯅ

ꯎꯝ ꯑꯗꯣ ꯍꯥꯏꯗꯤ ꯎꯅ ꯄꯥꯟꯕꯒꯤ ꯑꯣꯏꯔꯒꯗꯤ ꯑꯩꯈꯣꯏ ꯁꯣꯝꯅ ꯄꯥꯟꯗꯣꯏꯅꯦꯕꯀꯣ ꯑꯗ ꯑꯗ ꯉꯁꯥꯏꯒꯤ ꯎ ꯅꯠꯇꯕ ꯑꯩꯈꯣꯏꯅ ꯄꯥꯟꯅꯤꯡꯕ ꯄꯣꯠ ꯑꯣꯏꯔꯒꯅ ꯉꯁꯥꯏꯒꯤ ꯑꯇꯣꯞꯄ ꯄꯣꯠꯅ ꯄꯥꯟꯗꯣꯏꯔꯥ ꯄꯣꯠꯁꯦ ꯄꯣꯠ ꯄꯣꯠꯁꯦ ꯑꯩꯈꯣꯏꯅ ꯂꯩꯗꯣꯔꯤꯔꯥ ꯅꯠꯇ꯭ꯔꯒꯅ ꯁꯣꯝꯅ ꯑꯗꯨꯝ ꯄꯥꯜꯂꯛꯀꯗꯣꯏꯔꯥ ꯑꯣ

ꯑꯣ ꯑꯗꯣ ꯆꯨꯝꯅ ꯎꯄꯨ ꯑꯃꯗꯗꯤꯅꯦ ꯍꯥꯏꯗꯤ ꯁꯣꯝꯅ ꯁꯥꯕꯤꯕ ꯑꯩꯈꯣꯏꯒꯤ ꯒ꯭ꯌꯥꯁ ꯁꯤꯂꯤꯟꯗꯔ ꯑꯃꯅꯦ ꯑꯗꯩ ꯊꯥꯛ ꯑꯅꯤꯃꯒ ꯑꯣꯏꯔꯒ ꯑꯩꯈꯣꯏꯒꯤ ꯎꯄꯨ ꯑꯃ ꯑꯗꯨꯒꯤ ꯅꯣꯔꯃꯦꯜꯗꯨꯗꯗꯤ ꯀꯌꯥꯃꯨꯛ ꯂꯩꯒꯦ ꯎꯝ

ꯑꯥ

ꯑꯣ ꯍꯣꯏ ꯍꯣꯏ ꯑꯗꯨꯗꯤ ꯑꯗꯨꯗ ꯁꯥꯏꯖꯁꯤꯗꯁꯨ ꯑꯃꯨꯛ ꯂꯩꯌꯦꯕꯀꯣ ꯑꯣ ꯑꯗꯣ ꯁꯤꯂꯤꯟꯗꯔꯒ ꯁ꯭ꯇꯣꯞꯀꯒꯤ ꯊꯝꯐꯝꯒꯤꯗꯨꯅ ꯑꯗꯨꯝ ꯁꯥꯏꯖ ꯑꯣꯏꯔꯁꯨꯀꯣ ꯑꯃ ꯄꯣꯠ ꯆꯩ ꯍꯥꯞꯐꯝꯒꯤ ꯀꯩꯅꯣꯗꯨꯗꯗꯤ ꯑꯩꯅ ꯑꯃꯨꯛ ꯈꯤꯇꯪ ꯀꯩꯀꯩ ꯈꯔ ꯁꯦꯝꯗꯣꯛꯅꯤꯡꯕ ꯍꯥꯏꯇꯥꯔꯦꯅꯦ ꯈꯔ ꯃꯋꯣꯡ ꯇꯥꯅ ꯄꯣꯠꯆꯩ ꯑꯇꯩꯁꯨ ꯊꯝꯕ ꯌꯥꯕ ꯑꯗꯒꯤ ꯀꯩꯒꯨꯝꯕ ꯑꯃ ꯑꯩꯈꯣꯏꯅ ꯑꯦ ꯄꯣꯠ ꯑꯃ ꯁꯨꯃꯥꯏꯅ ꯑꯦꯛꯁꯇ꯭ꯔꯥ ꯇꯣꯉꯥꯟꯅ ꯊꯝꯅꯤꯡꯕ ꯈꯣꯠꯄ ꯑꯣꯏꯔꯒꯁꯨ ꯄꯣꯠꯇꯣ ꯍꯥꯞꯄ ꯌꯥꯕꯩ ꯃꯑꯣꯡꯗꯀꯣ ꯑꯗꯨꯃꯥꯏꯅ ꯊꯝꯕꯒꯤ ꯑꯗꯨꯗꯤ ꯀꯌꯥꯃꯨꯛ ꯑꯣꯏꯅꯤꯗꯨꯗꯤ ꯑꯥ

ꯑꯣ ꯑꯗꯨ ꯉꯁꯥꯏꯒꯤ ꯑꯗꯨꯒꯤ ꯀꯩꯅꯣꯗꯨꯗ ꯑꯩꯈꯣꯏ ꯃꯅꯤꯡꯗꯅꯦ ꯍꯥꯏꯗꯤ ꯄ꯭ꯂꯥꯏ ꯍꯥꯞꯅꯕꯁꯨ ꯂꯩꯌꯦꯗꯅꯀꯣ ꯑꯗꯒꯤ ꯎ ꯑꯣꯏꯅ ꯍꯥꯞꯄ ꯑꯗꯒꯤ ꯑꯩꯈꯣꯏꯅ ꯑꯗꯨꯗꯣ ꯈꯤꯇꯪ ꯈꯥꯡꯕꯗꯗꯤ ꯀꯔꯤ ꯑꯣꯏꯅ ꯍꯥꯞꯄꯒꯗꯤ ꯈꯔ ꯈꯥꯡꯒꯗꯒꯦ

ꯎꯝ ꯑꯣ ꯑꯗꯨꯗꯤ ꯑꯗꯣ ꯑꯗꯨꯝ ꯑꯩꯈꯣꯏꯅ ꯒ꯭ꯌꯥꯁ ꯎꯄꯨ ꯑꯃ ꯀꯩꯅꯣ ꯇꯧꯕꯗꯅꯦ ꯎꯅ ꯁꯥꯕ ꯎꯅ ꯃꯅꯤꯡꯗꯣ ꯍꯥꯞꯄ ꯑꯣꯏꯔꯒꯅ ꯔꯦꯠꯇꯣ ꯀꯌꯥꯃꯨꯛ ꯆꯠꯄ ꯑꯗꯒꯤ ꯄ꯭ꯂꯥꯏꯅ ꯍꯥꯞꯄꯒꯅ

ꯎꯝ ꯑꯣ ꯑꯗꯨꯒ ꯑꯗꯣ ꯍꯧꯖꯤꯛꯁꯦ ꯑꯗꯨꯒꯤ ꯒ꯭ꯌꯥꯁ ꯎꯄꯨꯒꯤ ꯀꯩꯅꯣꯁꯦ ꯑꯩꯈꯣꯏꯒꯤ ꯍꯣꯝ ꯗꯦꯂꯤꯚꯔꯤꯒꯨꯝꯕꯗꯤ ꯌꯥꯕ꯭ꯔꯥ ꯅꯠꯇ꯭ꯔꯒꯅ ꯏꯁꯥꯅ ꯂꯧꯖꯕꯤ ꯑꯣꯏꯒꯗꯣꯏꯔꯥ ꯑꯣ ꯑꯗꯨꯗꯤ ꯍꯧꯖꯤꯛꯁꯦ ꯎꯄꯨꯗꯨꯗ ꯋꯥꯔꯤꯅꯦ ꯇꯔꯨꯛ ꯍꯥꯏꯔꯦꯕ ꯋꯥꯔꯤꯕꯣꯀꯣ ꯑꯗꯨ ꯑꯣꯏꯔꯗꯤ ꯑꯩꯈꯣꯏꯅ ꯑꯦ ꯁꯤꯐꯥꯎ ꯊꯤꯟꯕꯤꯔꯛꯑꯣ ꯍꯥꯏꯔꯒꯗꯤ ꯀꯤꯂꯣꯃꯤꯇꯔꯗ ꯆꯠꯄ꯭ꯔ ꯅꯠꯇ꯭ꯔꯒꯅ ꯂꯝꯁꯝꯗ ꯑꯗꯨꯝ ꯑꯦ ꯁꯤꯐꯥꯎ ꯑꯣꯏꯔꯒꯗꯤ ꯁꯤꯐꯥꯎ ꯍꯥꯞꯄꯣ ꯈꯣꯠꯂꯣ ꯍꯥꯏꯕ ꯑꯃ ꯂꯩꯕ꯭ꯔꯥ

ꯎꯝ ꯑꯣ ꯍꯥꯏꯗꯤ ꯒꯥꯔꯤ ꯆꯥꯔꯖꯇꯨꯗꯀꯣ ꯑꯗꯨꯗꯤ ꯍꯣꯝ ꯗꯦꯂꯤꯚꯔꯤꯒꯤꯅ ꯑꯗꯨꯗꯤ ꯀꯔꯤ ꯂꯝꯅꯦꯕ ꯍꯧꯖꯤꯛ ꯑꯗꯨꯏ ꯎ ꯆꯟꯕꯤꯔꯤꯖꯦ ꯑꯣ ꯑꯗꯨꯗꯤ ꯈꯔꯕꯨꯗꯤ ꯅꯛꯅꯔꯦꯕꯀꯣ ꯅꯛꯅꯕꯁꯦ ꯑꯩꯈꯣꯏꯅ ꯂꯧꯕ ꯂꯥꯛꯄꯩ ꯊꯕꯛꯇꯤ ꯑꯃꯨꯛ ꯅꯥꯇꯩ ꯈꯤꯇꯪ ꯆꯥꯗ꯭ꯔꯕ ꯑꯩꯅ ꯁꯚꯦꯟꯅꯦꯕꯀꯣ ꯑꯣ ꯑꯗꯨ ꯀꯤꯂꯣꯃꯤꯇꯔ ꯑꯅꯤꯃꯨꯛꯇꯅꯦ ꯑꯗꯨ ꯀꯌꯥꯃꯨꯛ ꯍꯥꯞꯁꯤꯒꯦ ꯎꯝ ꯑꯣ ꯑꯗꯨꯗꯤ ꯁꯨꯃꯥꯏ ꯇꯧꯔꯖꯦ ꯎꯄꯨꯗꯣ ꯒ꯭ꯌꯥꯁꯀꯤ ꯁ꯭ꯇꯣꯞꯀꯒꯤ ꯁꯥꯏꯖꯇꯨꯕꯨꯗꯤ ꯑꯗꯨꯝ ꯆꯞ ꯆꯥꯅ ꯑꯣꯏꯕꯤꯔꯣ ꯑꯗꯨꯗꯨꯒ ꯃꯣꯏ ꯃꯈꯥꯗ ꯁ꯭ꯇꯣꯞꯇꯨꯒꯤ ꯃꯈꯥꯗ ꯍꯥꯞꯇꯣꯏꯕ ꯑꯩꯈꯣꯏꯒꯤ ꯄꯣꯠ ꯆꯩ ꯍꯥꯞꯅꯅꯕꯒꯤ ꯔꯦꯛꯁꯦ ꯔꯦꯛꯁꯤꯒꯤ ꯑꯣꯏꯕꯗ ꯐ꯭ꯔꯦꯝ ꯕꯣꯗꯤꯖꯦ ꯈꯤꯇꯪ ꯆꯥꯎꯍꯟꯕꯤꯔꯒ ꯑꯩꯈꯣꯏꯒꯤ ꯔꯦꯛꯁꯦ ꯈꯤꯇꯪ ꯃꯇꯥꯡ ꯑꯍꯨꯝꯒꯨꯝꯕ ꯀꯥ ꯑꯍꯨꯝꯒꯨꯝꯕ ꯑꯣꯏꯕ ꯌꯥꯕ ꯃꯋꯣꯡꯗꯀꯣ ꯌꯥꯝꯅꯁꯨ ꯀꯩꯅꯣ ꯇꯧꯕ ꯋꯥꯡꯕ ꯅꯠꯇꯕꯤꯗ ꯑꯩꯈꯣꯏ ꯀꯥ ꯑꯍꯨꯝꯒꯨꯝꯕ ꯑꯣꯏꯕ ꯌꯥꯕꯗ ꯑꯣꯏꯅ ꯆꯜꯂꯁꯦ ꯑꯗꯨꯗꯨꯒ ꯑꯃꯨꯛ ꯑꯩꯈꯣꯏꯒꯤ ꯃꯅꯤꯡꯗꯨꯁꯨ ꯎ ꯑꯣꯏꯅ ꯍꯥꯞꯄꯁꯦ ꯑꯗꯨꯒ ꯍꯥꯏꯗꯤ ꯄꯣꯠꯇꯣ ꯈꯤꯇꯪ ꯈꯥꯡꯅꯅꯕ ꯑꯩꯈꯣꯏꯖꯨ ꯑꯣꯏꯖꯔꯒꯦꯕꯀꯣ ꯑꯗꯨꯃꯥꯏꯅ ꯃꯅꯤꯡꯗꯨꯁꯨ ꯎ ꯑꯣꯏꯅ ꯍꯥꯞꯄꯁꯦ ꯄ꯭ꯂꯥꯏ ꯍꯥꯞꯄꯗꯣ ꯀꯩꯅꯣ ꯇꯧꯗꯦ ꯍꯥꯏꯔꯕꯅꯤꯅ ꯑꯗꯨꯒ ꯍꯧꯖꯤꯛꯀꯤ ꯑꯩꯅ ꯍꯥꯏꯔꯤꯕ ꯃꯋꯣꯡꯗꯣ ꯊꯥꯛ ꯑꯍꯨꯝꯒꯨꯝꯕ ꯍꯥꯄꯤꯔꯀꯥꯟꯗ ꯑꯗꯩ ꯃꯊꯛꯇꯨꯁꯨ ꯑꯩꯈꯣꯏꯒꯤ ꯁ꯭ꯇꯣꯞ ꯈꯤꯟꯕꯒꯤꯗꯨꯗꯁꯨ ꯑꯗꯨꯝ ꯄꯣꯠ ꯆꯩ ꯇꯦꯡꯀꯣꯠ ꯑꯃꯠꯇ ꯑꯣꯏꯖꯨ ꯊꯝꯕ ꯌꯥꯕꯩ ꯃꯋꯣꯡꯗ ꯈꯤꯇꯪ ꯄꯥꯛ ꯆꯥꯎꯅ ꯆꯟꯕꯤꯌꯣꯕꯀꯣ ꯍꯥꯏꯗꯤ ꯁ꯭ꯇꯣꯞ ꯑꯃ ꯊꯝꯒ꯭ꯔ ꯃꯇꯨꯡꯗ ꯂꯦꯝꯍꯧꯔꯤꯕ ꯖꯒꯥꯗꯣ ꯖꯒꯥꯖꯦ ꯑꯩꯈꯣꯏꯅ ꯀꯣꯜ ꯑꯃ ꯍꯥꯏꯗꯤ ꯇꯦꯡꯀꯣꯠ ꯈꯪꯗꯦ ꯈꯨꯖꯥꯏ ꯈꯪꯗꯦ ꯀꯩꯒꯨꯝꯕ ꯑꯃ ꯊꯝꯕ ꯌꯥꯕꯒꯤ ꯄꯥꯛꯊꯣꯛꯄꯩ ꯆꯥꯡꯗꯣ ꯑꯗꯨꯃꯥꯏꯅ ꯑꯝꯇꯪ ꯄꯥꯟꯕꯤꯔꯣ ꯑꯗꯨꯃꯥꯏꯅ ꯄꯣꯠ ꯆꯩ ꯑꯃꯇ ꯑꯣꯏꯖꯨ ꯊꯝꯕ ꯌꯥꯕꯩ ꯃꯋꯣꯡꯗ ꯑꯗꯨꯃꯥꯏꯅ ꯁꯥꯔꯅꯤ ꯑꯗꯨꯒ ꯀꯥꯁꯦ ꯑꯍꯨꯝꯒꯨꯝꯕ ꯑꯃꯨꯛ ꯁꯥꯔꯅꯤꯀꯣ ꯁꯥꯔꯒ ꯀꯩꯅꯣ ꯇꯧꯒꯦꯕ ꯑꯗꯨ ꯁꯥꯔꯒ ꯍꯧꯖꯤꯛꯀꯤ ꯎꯗꯨꯅ ꯑꯃꯨꯛ ꯄꯥꯜꯂꯅꯤꯀꯣ ꯎꯗꯨꯅ ꯄꯥꯜꯂ ꯃꯇꯨꯡꯗ ꯀꯩꯅꯣ ꯇꯧꯁꯦꯕ ꯑꯗꯨꯒ ꯗꯦꯂꯤꯚꯔꯤꯗꯣ ꯇꯧꯕꯤꯕ ꯌꯥꯕ ꯑꯣꯏꯔꯒꯗꯤ ꯗꯦꯂꯤꯚꯔꯤꯗꯣ ꯇꯧꯕꯤꯔꯣ ꯑꯗꯨꯗꯨꯒ ꯃꯃꯟꯗꯨꯅ ꯀꯃꯥꯏꯅ ꯀꯌꯥꯃꯨꯛ ꯄꯨꯂꯞꯅ ꯀꯌꯥꯃꯨꯛ ꯇꯥꯗꯣꯔꯒꯦ ꯍꯥꯏꯕꯗꯣ

ꯑꯣ ꯑꯗꯨ

ꯎꯝ ꯑꯣ ꯁꯤꯒꯩ ꯇꯥꯅꯤ ꯑꯗꯨꯗꯤ ꯐꯣꯟ ꯀꯩꯅꯣ ꯇꯧꯅꯔꯛꯑꯒꯦꯕꯀꯣ ꯑꯗꯨꯒ ꯑꯗꯨꯒꯤ ꯑꯣꯗꯔꯁꯦ ꯑꯩꯈꯣꯏꯅ ꯎꯄꯨ ꯑꯃ ꯂꯧꯕ ꯅꯠꯇ꯭ꯔꯒꯅ ꯀꯩꯅꯣ ꯇꯧꯕ꯭ꯔꯥ ꯑꯣꯐꯔꯒꯨꯝꯕ ꯂꯩꯕ꯭ꯔꯥ ꯑꯣꯐꯔꯖꯦ ꯀꯃꯥꯏ ꯀꯃꯥꯏ ꯂꯩꯒꯦ ꯍꯥꯏꯗꯤ ꯂꯩꯗꯅ ꯄꯨꯟꯅ ꯂꯧꯕꯒꯤ ꯑꯣꯏꯅ ꯇꯧꯕ꯭ꯔꯥ ꯅꯠꯇ꯭ꯔꯒꯅ ꯑꯩꯅ ꯇꯁꯦꯡꯅꯒꯤꯗꯤ ꯑꯩꯅ ꯁꯨꯝ ꯃꯃꯟꯗꯣ ꯍꯥꯟꯅ ꯈꯪꯅꯤꯡꯉꯤꯁꯤꯅ ꯑꯩꯖꯨ ꯎꯄꯨꯖꯦ ꯑꯅꯤꯒꯨꯝꯕ ꯑꯍꯨꯝꯒꯨꯝꯕ ꯁꯨꯅꯤꯕꯀꯣ ꯁꯨꯒꯗꯕ ꯑꯣꯏꯕꯅꯤꯅ ꯑꯩꯅꯖꯨ ꯄꯣꯠꯇꯣ ꯈꯤꯇꯪ ꯌꯦꯡꯅꯤꯡꯕ ꯍꯥꯏꯇꯥꯔꯦꯅꯦ ꯈꯤꯇꯪ ꯄꯩꯁꯥ ꯅꯨꯡꯁꯥꯁꯨ ꯈꯤꯇꯪ ꯌꯦꯡꯍꯟꯅꯤꯡꯉꯦ ꯑꯗꯨꯒ ꯑꯣꯐꯔꯒꯨꯝꯕ ꯂꯩꯕ꯭ꯔꯥ ꯍꯥꯏꯗꯤ ꯍꯟꯗꯛ ꯀꯩꯅꯣ ꯇꯧꯅꯔꯒ ꯑꯗꯨꯝ ꯑꯣꯐꯔꯒꯨꯝꯕ ꯂꯩꯔꯒꯗꯤ ꯍꯥꯏꯅ

ꯑꯗꯣ ꯍꯧꯖꯤꯛꯁꯦ ꯑꯩꯅ ꯑꯩꯒꯤ ꯑꯩꯅ ꯍꯧꯖꯤꯛ ꯍꯥꯏꯔꯤꯕ ꯗꯤꯖꯥꯏꯟꯗꯨꯗꯀꯣ ꯄꯣꯠ ꯑꯩꯈꯣꯏꯒꯤ ꯎꯄꯨꯖꯦ ꯒ꯭ꯌꯥꯁ ꯎꯄꯨ ꯑꯍꯨꯝꯒꯨꯝꯕ ꯍꯥꯏꯔꯁꯦꯕꯀꯣ ꯑꯗꯨꯗꯤ ꯄꯨꯟꯅ ꯍꯣꯝ ꯗꯦꯂꯤꯚꯔꯤꯅꯦ ꯑꯗꯒꯤ ꯎꯄꯨꯗꯨꯒꯤ ꯄꯩꯁꯥꯅꯦ ꯄꯨꯟꯅ ꯇꯣꯇꯦꯜꯖꯦ ꯀꯌꯥꯃꯨꯛꯇꯤ ꯑꯩꯈꯣꯏꯅ ꯑꯦꯔꯦꯟꯖ ꯇꯧꯕ ꯌꯥꯒꯦ ꯑꯗꯨ ꯑꯝꯇꯪ ꯑꯥ ꯍꯣꯝ ꯗꯦꯂꯤꯚꯔꯤ ꯌꯥꯎꯔꯒ

ꯑꯣ ꯑꯗꯣ ꯑꯩꯈꯣꯏꯅ ꯂꯥꯡꯁꯟꯕꯗꯤ ꯑꯗꯨꯝ ꯇ꯭ꯔꯥꯇ꯭ꯔꯦꯠ ꯇ꯭ꯔꯥꯏꯝꯄꯥꯟ ꯂꯥꯡꯁꯤꯟꯕ ꯌꯥꯏꯑꯕ ꯑꯣ ꯑꯗꯨ ꯑꯣ ꯉꯁꯥꯏꯒꯤ ꯍꯥꯏꯔꯤꯕ ꯗꯤꯖꯥꯏꯟꯁꯤꯡꯗꯨꯗꯅꯦ ꯑꯍꯨꯝꯃꯛꯁꯦ ꯂꯣꯏꯅ ꯆꯞ ꯃꯥꯟꯅꯅ ꯁꯥꯕꯤꯒꯗꯕꯅꯦꯀꯣ ꯑꯩꯒꯤꯖꯦ ꯃꯤ ꯑꯃꯈꯛꯇꯗ ꯄꯨꯂꯞ ꯄꯤꯒꯗꯕ ꯅꯠꯇꯕ ꯑꯣꯏꯕꯅꯤꯅ ꯉꯁꯥꯏꯒꯤ ꯃꯣꯏ ꯑꯍꯨꯝꯅ ꯎꯕꯗ ꯅꯨꯡꯉꯥꯏꯔꯣꯏꯕꯀꯣ ꯑꯃꯅ ꯑꯃ ꯃꯥꯟꯅꯗ꯭ꯔꯒꯗꯤ ꯑꯗꯨꯅ ꯄꯣꯠ ꯆꯞ ꯃꯥꯟꯅꯕꯗ ꯁꯥꯕꯤꯔꯒ ꯑꯩꯅ ꯉꯁꯥꯏ ꯃꯤ ꯑꯍꯨꯝꯗ ꯌꯦꯟꯗꯣꯏꯅꯦꯕ ꯑꯣ ꯑꯗꯨꯗꯤ ꯍꯣ ꯐꯔꯦ ꯑꯗꯨꯗꯤ ꯑꯩꯖꯨ ꯀꯩꯅꯣ ꯇꯧꯔꯛꯑꯒꯦ ꯃꯇꯝꯗꯨꯗ ꯌꯦꯡꯉꯛꯑꯒꯦ ꯑꯗꯨꯒ ꯇ꯭ꯔꯥꯇ꯭ꯔꯦꯠ ꯇ꯭ꯔꯥꯏꯝꯄꯥꯟꯗꯣ ꯑꯩꯖꯨ ꯂꯥꯡꯁꯤꯜꯂꯒꯦ ꯑꯗꯨꯗꯤꯀꯣ ꯑꯥ ꯊꯝꯖꯔꯦ ꯊꯝꯖꯔꯦ